ꯑꯩꯈꯣꯏꯒꯤ ꯁꯤꯗꯗꯤ ꯄꯣꯠ ꯊꯥꯕꯒꯤ ꯃꯥꯒꯤ ꯅꯤꯌꯣꯝ ꯑꯁꯦ ꯑꯅꯤ ꯊꯣꯛꯅ ꯂꯩ ꯅꯤꯡꯊꯝꯗ ꯊꯥꯕ ꯑꯃ ꯀꯥꯂꯦꯟꯗ ꯊꯥꯕ ꯑꯃ ꯅꯤꯡꯊꯝꯗ ꯊꯥꯕꯁꯤꯡꯗꯤ ꯀꯔꯤ ꯀꯔꯤꯅꯣ ꯍꯥꯏꯕ ꯃꯇꯝꯗ ꯄꯣꯠꯁꯤꯡꯁꯦ ꯑꯩꯈꯣꯏ ꯆꯤꯡꯏꯟ ꯇꯤꯜꯍꯧ ꯆꯅꯝ ꯑꯂꯨ ꯑꯃꯗꯤ ꯈꯥꯃꯦꯟ ꯑꯁꯤꯟ ꯁꯤ ꯃꯌꯥꯝꯁꯦ ꯁꯤ ꯅꯤꯡꯊꯝꯗ ꯊꯥꯕ ꯑꯗꯨꯒꯨꯝꯕ ꯃꯍꯩ ꯃꯔꯣꯡꯁꯤꯡꯅꯤ ꯑꯗꯨꯒ ꯀꯥꯂꯦꯟꯗ ꯊꯥꯕ ꯃꯍꯩ ꯃꯔꯣꯡꯅ ꯀꯔꯤ ꯀꯔꯤꯅꯣ ꯍꯥꯏꯕ ꯃꯇꯝꯗ ꯑꯩꯈꯣꯏꯒꯤ ꯕꯦꯂꯦꯟꯗ꯭ꯔꯤ